ꯃꯅꯤꯄꯨꯔ ꯂꯣꯟꯁꯦ ꯃꯁꯥꯒꯤꯁꯨ ꯊꯥꯛ ꯋꯥꯡꯅ ꯂꯩꯖꯩ ꯏꯟꯗꯤꯌꯥꯒꯤ ꯅꯤꯄꯥꯟ ꯁꯨꯕ ꯁꯦꯗꯨꯜ ꯂꯦꯡꯒ꯭ꯌꯦꯁꯇ ꯂꯩꯌꯦ ꯑꯗꯨꯅ ꯍꯧꯒꯠꯂꯛꯂꯤꯕ ꯅꯍꯥꯔꯣꯟꯁꯤꯡꯅ ꯍꯦꯟꯅ ꯆꯥꯎꯈꯠꯅꯕ ꯃꯅꯤꯄꯨꯔ ꯂꯣꯟ ꯐꯖꯅ ꯄꯥꯕ ꯏꯕ ꯇꯝꯕꯤꯕ ꯑꯃꯗꯤ ꯅꯍꯥꯔꯣꯟꯁꯤꯡꯅ ꯃꯅꯤꯄꯨꯔ ꯂꯣꯟ ꯑꯁꯤꯕꯨ ꯇꯨꯡ ꯀꯣꯏꯅ ꯆꯠꯅꯕꯒꯤꯗꯃꯛ ꯂꯣꯟ ꯑꯁꯤ ꯐꯖꯅ ꯉꯥꯡꯕ ꯁꯤꯖꯤꯟꯅꯐꯝ ꯈꯪꯅ ꯊꯝꯕ ꯁꯤꯁꯤꯅ ꯃꯅꯤꯄꯨꯔ ꯂꯣꯟꯁꯤꯕꯨ ꯆꯥꯎꯈꯠꯄ ꯌꯣꯈꯠꯄ ꯉꯝꯒꯅꯤ